ꯑꯩꯒꯤ ꯑꯍꯥꯡꯕ ꯃꯇꯝꯗ ꯑꯗꯨꯝ ꯑꯩꯈꯣꯏ ꯌꯨꯝꯒꯤ ꯐꯦꯃꯦꯂꯤꯒꯤ ꯃꯤꯁꯤꯡꯒ ꯅꯠꯇ꯭ꯔꯒ ꯏꯃꯥꯟꯅꯕꯁꯤꯡꯒꯁꯨ ꯑꯗꯨꯝ ꯋꯥꯔꯤ ꯋꯥꯇꯥꯏ ꯁꯥꯟꯅꯔꯒ ꯑꯗꯨꯝ ꯐꯣꯟ ꯁꯥꯟꯅꯔꯒ ꯑꯣꯏꯔꯁꯨ ꯃꯇꯝ ꯂꯦꯜꯂꯤ